ꯇꯨꯔꯤꯖꯝ ꯍꯥꯏꯕꯁꯤ ꯂꯝ ꯑꯃ ꯆꯥꯎꯈꯠꯄꯗ ꯈ꯭ꯋꯥꯏꯗꯒꯤ ꯇꯉꯥꯏ ꯐꯗ꯭ꯔꯕ ꯃꯆꯥꯛꯅꯤ ꯃꯔꯝꯗꯤ ꯂꯝꯗꯨꯕꯨ ꯃꯄꯥꯟ ꯂꯝꯗ ꯂꯩꯔꯤꯕ ꯑꯇꯣꯞ ꯑꯇꯣꯞꯄ ꯃꯤꯑꯣꯏꯁꯤꯡꯅ ꯂꯥꯛꯂꯕꯗꯤ ꯂꯝꯗꯨꯒꯤ ꯂꯩꯔꯤꯕ ꯌꯦꯜꯍꯧꯃꯤ ꯄ꯭ꯔꯖꯥꯁꯤꯡ ꯑꯃꯗꯤ ꯑꯩꯈꯣꯏꯒꯤ ꯁꯦꯟ ꯇꯥꯜꯂꯤꯕ ꯃꯌꯥꯝꯁꯨ ꯊꯕꯛ ꯑꯃ ꯑꯣꯏꯒꯗꯣꯏꯅꯤ ꯃꯔꯝ ꯑꯁꯤꯅ ꯑꯩꯈꯣꯏꯅ ꯎꯈ꯭ꯔꯨꯜꯗ ꯑꯣꯈꯣꯏꯒꯤ ꯁꯤꯔꯣꯏ ꯐꯦꯁꯇꯤꯕꯜ ꯇꯧꯔꯤꯕ ꯑꯃꯗꯤ ꯋꯤꯟꯇꯔ ꯁꯤꯖꯟ ꯅꯕꯦꯝꯕꯔꯗ ꯁꯉꯥꯏ ꯐꯦꯁꯇꯤꯕꯜꯅꯆꯤꯕ ꯇꯧꯔꯤꯕꯁꯤ ꯃꯔꯨꯑꯣꯏꯕ ꯃꯔꯨꯑꯣꯏꯕ ꯄꯥꯟꯗꯝꯗꯤ ꯃꯄꯥꯟ ꯂꯝꯗ ꯂꯩꯔꯤꯕ ꯑꯣꯈꯣꯏꯒꯤ ꯃꯅꯤꯄꯨꯔꯒꯤ ꯑꯥꯎꯠꯁꯥꯏꯠꯇ ꯑꯃꯗꯤ ꯏꯟꯗꯤꯌꯥꯒꯤ ꯑꯥꯎꯠꯁꯥꯏꯠꯇ ꯂꯩꯔꯤꯕ ꯐꯣꯔꯦꯅꯔꯁꯤꯡꯅ ꯃꯅꯤꯄꯨꯔꯗ ꯕꯤꯖꯤꯠ ꯇꯧꯕ ꯑꯃꯗꯤ ꯇ꯭ꯔꯥꯕꯦꯜ ꯂꯥꯛꯄ ꯃꯇꯝꯗꯥ ꯃꯗꯨꯗ ꯂꯩꯗꯣꯔꯤꯕ ꯑꯣꯈꯣꯏꯒꯤ ꯍꯣꯇꯦꯜꯁꯅꯆꯤꯡꯕ ꯑꯗꯨꯒ ꯂꯩꯗꯣꯔꯤꯕ ꯐꯨꯗꯁ ꯑꯦꯅꯤ ꯃꯈꯜ ꯃꯊꯦꯜꯒꯤ ꯄꯣꯠꯂꯝꯁꯤꯡ ꯑꯣꯈꯣꯏꯒꯤ ꯏꯃꯥ ꯀꯩꯊꯦꯜꯗ ꯂꯩ ꯐꯪꯉꯤꯕ ꯑꯣꯈꯣꯏꯒꯤ ꯃꯅꯤꯄꯨꯔꯒꯤ ꯄꯣꯠꯂꯝꯁꯤꯡ ꯃꯈꯜ ꯃꯈꯜ ꯃꯊꯦꯜꯒꯤ ꯄꯣꯠꯂꯝꯁꯤꯡ ꯑꯁꯦ ꯑꯩꯈꯣꯏꯅ ꯕꯦꯔꯥꯏꯇꯤꯁꯤꯡ ꯑꯁꯤ ꯃꯄꯥꯟꯂꯝꯗ ꯑꯈꯣꯏꯒꯤ ꯑꯩꯈꯣꯏꯒꯤ ꯑꯩꯈꯣꯏꯒꯤ ꯎꯊꯣꯛꯄꯒꯤ ꯇꯥꯟꯖꯥ ꯑꯝꯈꯛ ꯐꯪꯗꯣꯏꯅꯤ ꯃꯁ ꯃꯁꯤꯅ ꯃꯔꯝ ꯑꯣꯏꯔꯒ ꯑꯩꯈꯣꯏꯒꯤ ꯇꯨꯔꯤꯖꯝ ꯁꯦꯛꯇꯔꯁꯤꯗ ꯑꯗꯨꯛꯀꯤ ꯃꯇꯤꯛ ꯆꯥꯎꯈꯠꯄꯗ ꯃꯇꯦꯡ ꯄꯥꯡꯉꯤ ꯍꯥꯏꯅ ꯑꯩꯈꯣꯏꯒꯤ ꯇꯨꯔꯤꯖꯝꯁꯤꯁꯨ ꯌꯥꯝ ꯃꯔꯨ ꯑꯣꯏꯕ ꯆꯪꯗꯕ ꯌꯥꯗ꯭ꯔꯕ ꯂꯝ ꯑꯃ ꯆꯥꯎꯈꯠꯄꯗ ꯃꯔꯨ ꯑꯣꯏꯕ ꯊꯧꯗꯥꯡ ꯂꯧꯔꯤ ꯍꯥꯏꯅ ꯊꯝꯖꯒꯦ